ꯑꯩꯈꯣꯏ ꯈꯨꯡꯒꯪꯒꯤ ꯂꯩꯔꯤꯕ ꯃꯤꯑꯣꯏꯁꯤꯡꯒꯤ ꯊꯕꯛ ꯂꯤꯒꯦꯜ ꯁꯔꯚꯤꯁ ꯇꯧꯔꯤꯕ ꯃꯤꯁꯤꯡꯅ ꯊꯦꯡꯅꯔꯤꯕ ꯈꯨꯗꯣꯡ ꯆꯥꯗꯕꯁꯤꯡ ꯑꯁꯤ ꯄꯨꯂꯤꯁꯇ ꯇꯧꯔꯤꯕꯁꯤꯡ ꯑꯁꯤꯅ ꯑꯆꯨꯝꯕ ꯇꯧꯅꯕ ꯍꯣꯠꯅꯕ ꯃꯇꯝꯗ ꯑꯔꯥꯟꯕꯅ ꯍꯦꯟꯅ ꯌꯥꯝꯕꯅꯤꯅ ꯑꯆꯨꯝꯕꯁꯤꯡ ꯑꯗꯨꯒꯤ ꯃꯥꯌꯣꯛꯇ ꯂꯩꯇꯕ ꯑꯃꯗꯤ ꯄꯨꯂꯤꯁꯁꯤꯡꯅ ꯇꯧꯔꯤꯕ ꯔꯨꯜꯁ ꯑꯦꯟ ꯔꯤꯒꯨꯂꯦꯁꯟ ꯁꯤꯁꯤꯡ ꯑꯁꯤ ꯄ꯭ꯔꯖꯥ ꯃꯌꯥꯝꯅ ꯏꯟꯗꯕ ꯑꯗꯨꯅ ꯄꯨꯂꯤꯁꯁꯤꯡ ꯑꯁꯤꯅ ꯑꯆꯨꯝꯕ ꯄꯥꯝꯕ ꯑꯣꯏꯕꯅ ꯄꯨꯂꯤꯁꯁꯤꯡꯗ ꯑꯋꯥꯕ ꯃꯌꯣꯛꯅꯩ ꯑꯗꯨꯒ ꯋꯥꯌꯦꯜꯁꯪꯗ ꯇꯧꯔꯤꯕꯁꯤꯡ ꯑꯁꯤꯅ ꯄꯩꯁꯥ ꯆꯥꯔꯒ ꯑꯇꯣꯞꯄꯗ ꯂꯩꯔꯤꯕ ꯑꯃꯗꯤ ꯍꯥꯏꯕꯗꯤ ꯑꯔꯥꯟꯕꯗ ꯂꯩꯔꯤꯕ ꯑꯗꯨꯒꯤ ꯃꯥꯌꯣꯛꯇ ꯂꯦꯞꯂꯒ ꯑꯆꯨꯝꯕ ꯑꯗꯨꯕꯨ ꯅꯝꯊꯨꯅꯕ ꯍꯣꯠꯅꯕ ꯑꯃꯗꯤ ꯋꯥꯌꯦꯜꯁꯪꯁꯤꯡ ꯑꯁꯤꯅ ꯄꯩꯁꯥꯒꯤ ꯂꯥꯡꯗ ꯊꯨꯔꯒ ꯂꯩꯖꯔꯤꯕ ꯑꯔꯥꯟꯕ ꯑꯆꯨꯝꯕ ꯑꯗꯨꯕꯨ ꯏꯟꯊꯨꯔꯒ ꯑꯐꯕ ꯇꯧꯔꯤꯕ ꯃꯤꯁꯤꯡ ꯑꯗꯨꯕꯨ ꯐꯠꯇꯕꯗ ꯑꯣꯟꯊꯣꯛꯅꯕ ꯍꯣꯠꯅꯕ ꯑꯁꯤꯁꯤꯡ ꯑꯁꯤꯅꯤ